ꯗꯁꯕꯤꯟ ꯌꯨꯁ ꯇꯧꯕꯅ ꯏꯃꯨꯡꯗ ꯂꯩꯔꯤꯕ ꯐꯠꯇ ꯍꯧꯗꯤ ꯈꯨꯗꯤꯡꯃꯛꯇꯣ ꯃꯐꯝ ꯆꯥꯅ ꯆꯥꯅ ꯊꯥꯗꯕ ꯍꯨꯟꯗꯣꯛꯄꯒꯤ ꯍꯩꯅꯕꯤꯁꯤꯡ ꯑꯉꯥꯡ ꯍꯥꯏꯕꯗꯤ ꯌꯨꯝꯗ ꯂꯩꯔꯤꯕ ꯃꯤꯑꯣꯏꯁꯤꯡꯗꯨꯗ ꯇꯥꯛꯄꯤ ꯇꯝꯕꯤ ꯑꯗꯨꯗ ꯅꯠꯇꯅ ꯗꯁꯕꯤꯟ ꯊꯝꯕꯁꯤꯅ ꯏꯃꯨꯡꯗꯒꯤ ꯑꯁꯨꯃꯥꯏꯅ ꯗꯁꯕꯤꯟ ꯍꯨꯟꯗꯣꯛꯄ ꯐꯖꯅ ꯅꯤꯡꯊꯤꯅ ꯇꯝꯈꯤꯕ ꯑꯉꯥꯡꯁꯤꯡꯗꯗꯤ ꯑꯃꯨꯛ ꯃꯄꯥꯟ ꯊꯣꯛꯄ ꯃꯇꯝꯗꯁꯨ ꯂꯝꯕꯤ ꯁꯣꯔꯣꯛꯇ ꯆꯠꯄ ꯃꯇꯝꯗꯁꯨ ꯗꯁꯕꯤꯟꯁꯤꯡꯁꯤ ꯗ ꯀꯃꯥꯏꯅ ꯀꯌꯥꯃꯨꯛ ꯀꯥꯟꯅꯒꯦ ꯍꯥꯏꯕꯗ ꯗꯁꯕꯤꯟꯗ ꯊꯥꯗꯕꯒꯤ ꯅꯤꯌꯣꯝꯁꯤ ꯂꯝꯕꯤ ꯁꯣꯔꯣꯛꯇ ꯆꯥꯏꯈꯥꯏꯗꯦ ꯑꯗꯨꯒ ꯑꯉꯥꯡꯁꯤꯡꯗꯁꯨ ꯑꯁꯤꯗ ꯍꯨꯟꯗꯣꯛꯎ ꯗꯁꯕꯤꯟꯁꯦ ꯃꯐꯝ ꯆꯥꯅ ꯆꯥꯅ ꯍꯨꯟꯗꯣꯛꯎ ꯍꯨꯟꯗꯣꯛꯄꯒꯤ ꯍꯩꯅꯕꯤꯁꯤꯡ ꯑꯁꯦ ꯀꯩꯅꯣ ꯇꯧꯍꯜꯂꯤ ꯑꯗꯨꯅ ꯗꯁꯕꯤꯟꯁꯤ ꯇꯉꯥꯏ ꯐꯗ꯭ꯔꯒꯗꯤ ꯌꯨꯝꯗ ꯐꯥꯎꯕ ꯌꯨꯝꯒꯤ ꯀꯥ ꯀꯥ ꯈꯨꯗꯤꯡꯃꯛꯇ ꯗꯁꯕꯤꯟ ꯃꯆꯥ ꯃꯆꯥ ꯃꯆꯥ ꯊꯝꯗꯨꯅ ꯑꯩꯈꯣꯏꯅ ꯑꯃꯣꯠ ꯑꯀꯥꯏ ꯈꯨꯗꯤꯡꯃꯛ ꯃꯐꯝ ꯆꯥꯅꯥ ꯆꯥꯅꯥ ꯍꯥꯞꯆꯤꯟꯕꯒꯤ ꯀꯩꯅꯣꯁꯤ ꯂꯩꯅꯉꯥꯏꯗꯃꯛꯇ ꯗꯁꯕꯤꯟꯁꯤ ꯊꯝꯕ ꯗꯔꯀꯥꯔ ꯇꯥꯏ